ꯌꯣꯒꯥ ꯀ꯭ꯂꯥꯁꯁꯦ ꯌꯥꯎꯈ꯭ꯔꯦ ꯍꯥꯏ ꯇꯥꯔꯦ ꯑꯩꯈꯣꯏꯒꯤ ꯑꯩꯁꯦ ꯍꯧꯖꯤꯛ ꯍꯧꯖꯤꯛ ꯐꯤꯖꯤꯀꯦꯜ ꯏꯗꯨꯀꯦꯁꯟꯗꯣ ꯒ꯭ꯔꯦꯖ꯭ꯋꯦꯁꯟ ꯇꯧꯖꯔꯤꯕ ꯃꯤꯅꯤꯅ ꯌꯣꯒꯥ ꯀ꯭ꯂꯥꯁꯁꯦ ꯌꯥꯎꯈ꯭ꯔꯦ ꯌꯥꯎꯈꯤꯕꯁꯦ ꯑꯩꯒꯤ ꯀ꯭ꯂꯥꯁꯀꯤ ꯀꯣꯔꯁ ꯑꯃꯗ ꯌꯥꯎꯈꯤꯕꯅꯤ ꯃꯁꯤ ꯌꯣꯒꯥ ꯀ꯭ꯂꯥꯁ ꯌꯥꯎꯕꯁꯤ ꯏꯁꯥꯗ ꯃꯇꯝꯗꯨꯗ ꯀ꯭ꯂꯥꯁ ꯌꯥꯎꯔꯤ ꯃꯇꯝꯗꯨꯗ ꯌꯥꯝ ꯅꯨꯡꯉꯥꯏ ꯌꯣꯒꯥ ꯀ꯭ꯂꯥꯁ ꯌꯥꯎꯕꯁꯤ ꯌꯥꯝ ꯐꯩ ꯃꯁꯤ ꯌꯥꯎꯕꯁꯤ ꯏꯁꯥꯗ ꯏꯁꯥꯒꯤ ꯏꯁꯥꯒꯤ ꯁꯤꯡꯂꯤ ꯅꯥꯎꯔꯤꯁꯤ ꯆꯤꯡꯊꯣꯛꯑꯒ ꯀꯃꯥꯏꯅ ꯍꯥꯏꯒꯅꯤ ꯌꯥꯝꯅ ꯏꯁꯄꯣꯔꯠꯁꯀꯨꯝꯕ ꯁꯥꯟꯅꯕ ꯑꯣꯏꯔꯁꯨ ꯊꯕꯛ ꯑꯃ ꯇꯧꯕ ꯑꯣꯏꯔꯁꯨ ꯏꯁꯥꯁꯤ ꯌꯥꯝ ꯌꯥꯡꯅ ꯌꯥꯝ ꯐ꯭ꯋꯦꯛꯁꯤꯕꯤꯂꯤꯇꯤ ꯑꯣꯏꯅ ꯇꯧꯕ ꯉꯝꯃꯤ ꯃꯁꯤ ꯌꯣꯒꯥ ꯀ꯭ꯂꯥꯁꯁꯤ ꯌꯥꯎꯔꯤꯉꯩꯗ ꯑꯌꯨꯛꯁꯤ ꯉꯟꯇꯥ ꯉꯟꯇꯥ ꯍꯧꯒꯠꯄ ꯍꯧꯒꯠꯄ ꯉꯝꯗꯕ ꯃꯤꯁꯨ ꯌꯥꯎꯏ ꯉꯝꯗꯕꯁꯤꯡꯒꯤꯗꯃꯛꯁꯨ ꯌꯣꯒꯥ ꯀ꯭ꯂꯥꯁ ꯑꯗꯨꯝ ꯌꯥꯎꯈꯤꯕ ꯇꯣꯏꯅ ꯌꯥꯎꯈꯤꯕ ꯑꯣꯏꯔꯒꯗꯤ ꯑꯗꯨꯝ ꯃꯣꯏꯁꯤ ꯉꯝꯃꯛꯏ ꯑꯌꯨꯛꯁꯤ ꯉꯟꯅ ꯉꯟꯅ ꯍꯧꯒꯠꯇꯨꯅ ꯉꯟꯅ ꯁꯥꯖꯦꯟ ꯇꯧꯗꯅ ꯈꯣꯠꯇꯅ ꯏꯁꯥꯁꯦ ꯌꯥꯝꯅ ꯀꯟꯈꯠꯍꯜꯂꯤ ꯃꯁꯤꯅ ꯌꯣꯒꯥꯁꯤꯗ ꯃꯣꯏꯁꯤꯁꯨ ꯌꯥꯝꯅ ꯀꯃꯥꯏꯅ ꯍꯥꯏꯒꯅꯤ ꯃꯈꯟꯁꯤ ꯌꯥꯝ ꯂꯩ ꯍꯥꯏꯕꯇꯔꯦ ꯑꯩꯈꯣꯏꯅꯗꯤ ꯌꯥꯝ ꯈꯪ ꯈꯪꯉꯨꯕ ꯑꯣꯏꯗ꯭ꯔꯁꯨ ꯑꯩꯈꯣꯏꯅ ꯌꯥꯎꯕ ꯀ꯭ꯂꯥꯁꯇꯨꯒꯤ ꯃꯇꯨꯡ ꯏꯟꯅ ꯑꯩ ꯈꯔ ꯍꯥꯏꯖꯔꯕꯗ ꯌꯥꯝꯅ ꯌꯥꯝꯃꯤ ꯍꯥꯏꯕꯗꯤ ꯃꯥꯒꯤ ꯑꯁꯟꯅꯣ ꯑꯗꯒꯤ ꯀꯥꯀꯥꯅꯌꯝ ꯀꯔꯤ ꯀꯔꯥ ꯌꯥꯝ ꯌꯥꯎꯏ ꯃꯁꯤ ꯃꯌꯥꯝꯁꯦ ꯅꯣꯏꯅ ꯂꯟꯕ ꯑꯃꯁꯨꯡ ꯍꯩꯕ ꯃꯇꯝꯁꯤꯗ ꯃꯇꯝꯁꯦ ꯌꯥꯝꯅ ꯆꯪꯉꯤ ꯑꯗꯨꯅ ꯌꯣꯒꯥꯁꯤ ꯍꯥꯏꯕꯗꯤ ꯏꯟꯇꯔꯅꯦꯁꯅꯦꯜ ꯑꯣꯏꯅꯁꯨ ꯌꯥꯝꯅ ꯃꯃꯤꯡ ꯆꯠꯄ ꯀꯃꯥꯏꯅ ꯍꯥꯏꯒꯅꯤ ꯌꯣꯒꯥ ꯏꯁꯄꯣꯔꯠ ꯑꯃꯁꯨ ꯑꯣꯏꯕꯅꯤꯅ ꯃꯁꯤ ꯌꯣꯒꯥꯁꯤ ꯏꯁꯄꯣꯔꯠꯁꯤ ꯈꯛꯇꯁꯨ ꯅꯠꯇꯦ ꯃꯁꯤꯁꯦ ꯃꯤ ꯂꯥꯏꯌꯦꯡꯕꯗꯁꯨ ꯃꯇꯦꯡ ꯌꯥꯝ ꯄꯥꯡꯉꯤ ꯍꯥꯏꯕꯗꯤ ꯗꯤꯄ꯭ꯔꯦꯁꯟꯒꯨꯝꯕ ꯂꯩꯕ ꯑꯗꯩꯗꯤ ꯑꯦꯟꯖꯥꯏꯇꯤꯒꯨꯝꯕ ꯌꯥꯝ ꯂꯩꯕ ꯑꯦꯡꯒꯔ ꯏꯁꯨꯒꯨꯝꯕ ꯌꯥꯝ ꯂꯩꯕꯁꯤꯡꯁꯦ ꯍꯥꯏꯕꯗꯤ ꯃꯦꯗꯤꯇꯦꯁꯟ ꯇꯧꯔꯒ ꯌꯣꯒꯥꯁꯤꯗ ꯍꯦꯟꯅ ꯀꯥꯟꯅꯕꯁꯤ ꯌꯥꯝꯅ ꯄꯤ ꯃꯌꯥꯝꯗ ꯍꯛꯆꯥꯡꯁꯨ ꯐꯅ ꯂꯩꯕ ꯉꯝꯃꯤ ꯑꯩꯈꯣꯏꯅ ꯃꯥꯒꯤ ꯌꯣꯒꯥꯒꯤ ꯃꯣꯏꯒꯤ ꯃꯅꯨꯡꯗ ꯌꯥꯎꯔꯤꯁꯦ ꯌꯥꯎꯕꯁꯦ ꯑꯩꯈꯣꯏꯅ ꯈꯪꯖꯕ ꯈꯔꯗ ꯆꯥꯛꯈꯥꯎ ꯁꯦꯡꯗꯣꯛꯄ ꯈꯣꯠꯇꯣꯛꯄ ꯆꯥꯛꯈꯥꯎꯒꯤ ꯃꯔꯤꯟ ꯀꯩꯀꯥ ꯁꯦꯡꯗꯣꯛꯄ ꯑꯃꯁꯨꯡ ꯁꯣꯔ ꯍꯣꯟꯕ ꯅꯨꯡꯉꯥꯏꯅꯕ ꯑꯗꯩꯗꯤ ꯅꯥꯇꯣꯟ ꯁꯦꯡꯗꯣꯛꯄ ꯑꯗꯩꯗꯤ ꯋꯥꯈꯜ ꯂꯧꯁꯤꯡ ꯍꯦꯟꯒꯠꯍꯟꯅꯕ ꯑꯗꯩꯗꯤ

ꯏꯁꯥꯁꯦ ꯐꯖꯅ ꯅꯥꯗ ꯌꯦꯛꯇꯅꯕ ꯑꯥꯁꯟ ꯑꯗꯒꯤ ꯁꯨꯁꯥꯟꯁ ꯃꯌꯥꯝ ꯑꯃ ꯌꯥꯎꯏ ꯃꯁꯤꯗ ꯃꯌꯥꯝꯁꯨ ꯂꯣꯏꯅꯃꯛ ꯌꯣꯒꯥ ꯌꯥꯎꯗꯕ ꯃꯤꯁꯨ ꯂꯩꯕꯅꯤꯅ ꯃꯣꯏꯁꯨ ꯌꯥꯎꯔꯗꯤ ꯈꯪꯒꯅꯤ ꯅꯨꯡꯁꯨ ꯅꯨꯡꯉꯥꯏꯒꯅꯤ ꯍꯥꯏꯕ ꯊꯥꯖꯩ ꯃꯁꯤ ꯑꯩꯒꯤ ꯑꯦꯛꯁꯄꯤꯔꯤꯌꯦꯟꯁ ꯑꯣꯏꯅ ꯍꯥꯏꯖꯔꯕꯗ ꯌꯣꯒꯥ ꯌꯥꯎꯕꯁꯤ ꯌꯥꯝꯅ ꯅꯨꯡꯉꯥꯏ ꯏꯁꯥꯗꯁꯨ ꯅꯨꯡꯉꯥꯏꯕ ꯐꯥꯎꯏ ꯃꯁꯤ ꯌꯥꯝꯅ ꯐꯩꯌꯦꯅꯁꯨ ꯈꯜꯂꯤ ꯏꯁꯥꯃꯛꯅꯁꯨ ꯃꯁꯤ ꯌꯥꯝꯅꯁꯨ ꯌꯥꯝꯅꯁꯨ ꯐꯕꯅꯤ ꯃꯁꯤ ꯌꯣꯒꯥꯒꯤ ꯃꯥꯒꯤ ꯑꯥꯁꯟ ꯃꯌꯥꯝꯁꯦ ꯑꯩꯈꯣꯏꯅ ꯂꯣꯏ ꯍꯩꯖꯔꯗꯤ ꯅꯨꯡꯇꯤꯒꯤ ꯑꯩꯈꯣꯏꯅ ꯗꯦꯜꯂꯤ ꯂꯥꯏꯐꯇ ꯁꯤꯖꯤꯟꯅꯕ ꯌꯥꯏ ꯀ꯭ꯂꯥꯁ ꯆꯠꯇ꯭ꯔꯁꯨ ꯏꯁꯥꯅ ꯌꯨꯝꯗ ꯉꯟꯇꯥ ꯉꯥꯛꯇꯪ ꯍꯧꯒꯠꯂꯒ ꯐꯠ ꯌꯣꯒꯥ ꯇꯧꯔꯒ ꯇꯧꯒꯗꯕ ꯊꯕꯛ ꯃꯌꯥꯝ ꯂꯣꯏꯁꯤꯜꯂꯒ ꯅꯨꯡꯗꯥꯡ ꯌꯥꯆꯪꯉꯛꯇ ꯃꯇꯝꯁꯤꯗꯁꯨ ꯉꯥꯏꯍꯥꯛꯇꯪ ꯃꯤꯅꯠ ꯃꯉꯥ ꯇꯔꯥꯃꯨꯛꯀꯨꯝꯕ ꯉꯥꯏꯍꯥꯛꯇꯪ ꯌꯣꯒꯥ ꯑꯁꯦ ꯇꯧꯕꯤꯕ ꯃꯇꯝꯗ ꯏꯁꯥꯗꯁꯨ ꯌꯥꯝ ꯀꯥꯟꯅꯒꯅꯤ ꯈꯜꯂꯤ ꯏꯁꯥꯁꯤ ꯑꯗꯨꯒ ꯄ꯭ꯔꯤꯊꯤꯕꯤꯁꯤꯗꯁꯨ ꯅꯥꯗ ꯌꯦꯛꯇꯕꯒꯤ ꯃꯤ ꯃꯁꯤꯡꯁꯤ ꯍꯦꯟꯒꯠꯂꯛꯀꯅꯤꯁꯨ ꯈꯜꯂꯤ ꯑꯩ ꯏꯁꯥꯅ ꯁꯤ ꯌꯣꯒꯥꯒꯤ ꯀꯥꯟꯅꯕꯅꯤ ꯃꯁꯤꯅ ꯌꯣꯒꯥꯒꯤꯗꯤ ꯀꯥꯟꯅꯗꯕꯁꯤ ꯑꯩꯒꯤ ꯃꯣꯠꯇ ꯍꯥꯏꯔꯗꯤ ꯂꯩꯇꯕ꯭ꯔꯥ ꯍꯥꯏꯅꯗꯤ ꯈꯜꯂꯤ ꯑꯗꯨꯕꯨ ꯂꯩꯔꯝꯕꯁꯨ ꯌꯥꯏ ꯑꯩꯈꯣꯏꯅ ꯈꯪꯗꯕꯩꯅꯤ ꯑꯩꯒꯤ ꯃꯣꯠꯇꯗꯤ ꯁꯤꯗꯤ ꯌꯥꯝ ꯀꯥꯟꯅꯩ ꯈꯜꯂꯤ ꯑꯃꯔꯣꯝ ꯑꯃꯔꯣꯝꯗꯁꯨ ꯃꯁꯤ ꯃꯥꯒꯤ ꯀꯥꯟꯅꯕꯁꯤ ꯌꯥꯝ ꯌꯥꯝꯈ꯭ꯔꯦ ꯑꯩꯈꯣꯏꯅ ꯈꯪꯕ ꯑꯩꯅ ꯈꯪꯕ ꯈꯔꯗꯤ ꯑꯗꯨꯝ ꯍꯥꯏꯖꯔꯛꯀꯦ ꯑꯩꯉꯣꯟꯗꯒꯤ ꯍꯩꯕ ꯈꯪꯕ ꯃꯌꯥꯝ ꯑꯃꯁꯨ ꯂꯩꯔꯝꯒꯅꯤ ꯃꯣꯏꯗꯁꯨ ꯑꯗꯨꯝ ꯌꯨꯨꯇꯨꯞꯇ ꯀꯩꯀꯩ ꯚꯤꯗꯤꯑꯣ ꯇꯧꯕꯗ ꯂꯣꯏꯅ ꯍꯥꯏꯔꯤꯗꯨꯅꯤ ꯑꯩꯒꯤꯗ ꯑꯩꯒꯤ ꯑꯦꯛꯁꯄꯤꯔꯤꯌꯦꯟꯁ ꯈꯔ ꯍꯥꯏꯖꯕꯅꯤ ꯑꯩ ꯃꯌꯥꯝꯗꯗꯣ ꯃꯁꯤ ꯃꯌꯥꯝꯁꯨ ꯊꯥ ꯑꯃꯃꯨꯛ ꯇꯧꯔꯁꯨ ꯍꯞꯇꯥ ꯑꯃꯨꯛ ꯇꯧꯔꯁꯨ ꯀ꯭ꯂꯥꯁꯁꯦ ꯆꯠꯂꯒ ꯇ꯭ꯔꯥꯏ ꯇꯧꯕꯤꯌꯨ ꯌꯥꯝꯗꯕꯤꯗ ꯊꯥ ꯑꯍꯨꯝꯃꯨꯛ ꯑꯍꯨꯝꯁꯤ ꯆꯠꯄꯤꯌꯨ ꯍꯥꯏꯅ ꯍꯥꯏꯖꯅꯤꯡꯉꯤ ꯑꯁꯤꯅ ꯅꯍꯥꯛꯀꯤ ꯑꯍꯟ ꯑꯣꯏꯔꯁꯨ ꯑꯉꯥꯡ ꯑꯣꯏꯔꯁꯨ ꯅꯨꯄꯤ ꯑꯣꯏꯔꯁꯨ ꯅꯨꯄꯥ ꯑꯣꯏꯔꯁꯨ ꯂꯣꯏꯅ ꯇꯧꯕ ꯌꯥꯕ ꯊꯕꯛꯅꯤꯅ ꯃꯁꯤ ꯑꯩ ꯇ꯭ꯔꯥꯏ ꯑꯝꯇꯪ ꯂꯣꯏꯅꯗꯤ ꯇꯧꯍꯟꯅꯤꯡꯉꯤ ꯃꯁꯤꯒꯤ ꯃꯇꯥꯡꯁꯤꯗ ꯌꯣꯒꯥꯁꯦ ꯃꯌꯥꯝꯅ ꯃꯇꯝ ꯁꯪꯕꯤꯔꯗꯤ ꯃꯇꯝ ꯀꯥꯏꯊꯣꯛꯄꯤꯅꯕ ꯃꯇꯝ ꯂꯩꯔꯗꯤ ꯌꯣꯒꯥꯁꯤ ꯇ꯭ꯔꯥꯏ ꯇꯧꯕꯤꯌꯨ ꯍꯥꯏꯅ ꯑꯗꯣꯝꯗ ꯁꯨꯝ ꯄꯥꯎꯖꯦꯜ ꯃꯆꯥ ꯑꯃ ꯄꯤꯖꯔꯤ ꯑꯩꯁꯦ ꯌꯥꯝ ꯈꯪꯕ ꯍꯩꯕꯗꯤ ꯅꯠꯇꯦ ꯑꯩꯅ ꯈꯪꯖꯕ ꯑꯦꯛꯁꯄꯤꯔꯤꯌꯦꯟꯁ ꯈꯔꯗꯨꯇꯪ ꯍꯥꯏꯖꯕꯅꯤ ꯑꯩꯁꯨ ꯌꯥꯝꯅ ꯈꯪ ꯍꯩꯔꯨꯕ ꯑꯣꯏꯔꯕꯗꯤ ꯃꯌꯥꯝ ꯑꯦꯛꯁꯄ꯭ꯂꯦꯟ ꯇꯧꯗꯅ ꯃꯣꯏꯒꯤ ꯑꯁꯟ ꯃꯌꯥꯝꯗꯣ ꯃꯁꯤꯅ ꯃꯁꯤ ꯀꯥꯟꯅꯩ ꯃꯁꯤꯅ ꯃꯁꯤ ꯀꯥꯟꯅꯩ ꯍꯥꯏꯅ ꯑꯦꯛꯁꯄ꯭ꯂꯦꯟ ꯇꯧ ꯇꯧꯕꯁꯨ ꯉꯝꯗꯦ ꯌꯥꯝ ꯈꯪꯕ ꯍꯩꯕ ꯑꯣꯏꯔꯨꯗ꯭ꯔꯝꯅꯤꯅ ꯑꯗꯨ ꯑꯣꯏꯔꯁꯨ ꯑꯩꯅ ꯃꯇꯝ ꯈꯔꯗꯪ ꯑꯣꯏꯔꯁꯨ ꯌꯥꯎꯔꯨꯕꯅꯤꯅ ꯑꯦꯛꯁꯄꯤꯔꯤꯌꯦꯟꯁꯇꯣ ꯃꯌꯥꯝꯗ ꯁꯤꯌꯔ ꯇꯧꯖꯕꯅꯤ ꯑꯩꯁꯨ ꯑꯗꯨ ꯌꯣꯒꯥꯁꯤ ꯑꯩꯒꯤ ꯃꯣꯠꯇꯗꯤ ꯌꯥꯝ ꯀꯥꯟꯅꯩ ꯈꯜꯂꯤ ꯑꯩꯈꯣꯏ ꯃꯤꯑꯣꯏꯕꯒꯤ ꯍꯛꯆꯥꯡꯁꯤꯗꯤ ꯃꯁꯤ ꯏꯟꯗꯤꯌꯥꯒꯤ ꯑꯩꯈꯣꯏꯒꯤ ꯕꯥꯕꯥ ꯍꯣꯏꯅ ꯍꯧꯗꯣꯛꯈꯤꯕꯅꯤ ꯃꯁꯤꯁꯤ